ꯍꯜꯂꯣ ꯇꯥꯏ ꯇꯥꯏ ꯑꯥ ꯑꯥ ꯑꯥ ꯑꯥ ꯂꯥꯛꯄꯤꯌꯣ ꯍꯥꯏꯗꯤ ꯑꯥ ꯑꯥ ꯑꯥ ꯍꯣꯏ ꯂꯥꯛꯄꯤꯌꯣ ꯂꯥꯛꯄꯤꯌꯣ ꯍꯥꯏꯕꯗꯤꯅꯦ ꯕꯥꯔꯨꯅꯤ ꯆꯤꯡꯈꯣꯡꯁꯦ ꯍꯥꯏꯗꯤ ꯃꯥꯗꯤ ꯆꯤꯡꯒꯣꯏ ꯇꯨꯔꯦꯜ ꯑꯃꯁꯨ ꯂꯩꯗꯅꯀꯣ ꯑꯗꯨꯒꯤ ꯏꯁꯤꯡꯗꯣ ꯍꯥꯏꯗꯤ ꯀꯣꯛꯇ ꯍꯥꯞꯄꯗ ꯌꯥꯝꯅ ꯐꯩ ꯈꯣꯠꯂꯦ ꯑꯗꯒꯤ ꯄꯥꯞ ꯀꯣꯛꯑꯦꯒ ꯁꯨꯝ ꯍꯥꯏꯅꯕꯅꯦꯕ ꯑꯗꯒꯤ ꯑꯥ ꯎꯝ ꯎꯝ ꯀꯤꯂꯣꯃꯤꯇꯔ ꯆꯥꯃꯃꯨꯛ ꯑꯣꯏꯗꯣꯏ ꯃꯥꯜꯂꯦ ꯍꯥꯏꯗꯤ ꯏꯝꯐꯥꯜꯗꯒꯤ ꯂꯥꯛꯄꯗ ꯍꯥꯏꯗꯤ ꯆꯤꯡ ꯑꯃꯁꯨ ꯂꯥꯜꯂꯦꯕꯀꯣ ꯂꯥꯟꯕꯗꯤ ꯂꯥꯟꯗꯣꯏꯅꯦꯕ ꯕꯥꯔꯨꯅꯤꯐꯥꯎ ꯌꯧꯕꯗ ꯎꯝ ꯑꯗꯨ ꯂꯥꯛꯄꯤꯔꯣ ꯌꯥꯝ ꯅꯨꯡꯉꯥꯏꯕꯅꯦ ꯅꯨꯡꯉꯥꯏꯕꯗꯤ ꯑꯩꯈꯣꯏ ꯑꯗꯨꯝ ꯄꯨꯜꯂ ꯂꯣꯏꯔꯦ ꯃꯐꯝꯗꯨ ꯌꯧꯔꯒ ꯍꯥꯏꯗꯤ ꯃꯥꯒꯤ ꯍꯣꯇꯦꯜ ꯀꯩꯀꯥ ꯑꯗꯒꯤ ꯂꯥꯏ ꯈꯨꯔꯨꯝꯕ ꯂꯣꯏꯔꯒ ꯑꯆꯥ ꯑꯊꯛ ꯃꯌꯥꯝꯁꯨ ꯇꯧꯗꯣꯏꯅꯦꯕ ꯇꯧꯕ ꯂꯩꯕꯅꯦꯕ ꯆꯥꯐꯝ ꯌꯥꯝ ꯅꯨꯡꯉꯥꯏꯕ ꯑꯗꯒꯤ ꯂꯥꯏꯐꯝꯁꯨ ꯑꯅꯤ ꯑꯍꯨꯝ ꯂꯩꯌꯦꯕ ꯍꯥꯏꯗꯤ ꯑꯥ ꯃꯍꯥꯗꯦꯕ ꯌꯧꯅ ꯀꯥꯕ ꯉꯝꯗ꯭ꯔꯒꯁꯨ ꯃꯥꯒꯤ ꯃꯈꯥꯗ ꯑꯗꯨꯝ ꯄꯔꯦꯡ ꯃꯥꯏ ꯃꯄꯥꯗ ꯃꯍꯥꯗꯦꯕ ꯃꯄꯥꯗ ꯑꯃ ꯆꯤꯡ ꯀꯥꯗ꯭ꯔꯒꯁꯨ ꯂꯩꯌꯦꯕ ꯑꯗꯨꯗ ꯑꯗꯨꯝ ꯈꯨꯔꯨꯝꯃꯒ ꯆꯤꯡꯒꯣꯏ ꯇꯨꯔꯦꯟ ꯏꯁꯤꯡꯒꯗꯣ ꯀꯣꯛꯇ ꯍꯥꯞꯇꯅ ꯌꯥꯝ ꯏꯪ ꯏꯪ ꯂꯥꯎꯕꯅꯦꯕ ꯅꯨꯡꯉꯥꯏꯕꯅꯦꯕ ꯎꯝ ꯑꯥ ꯑꯥ ꯍꯣꯏ ꯑꯗꯨꯅꯤ ꯃꯍꯥꯗꯦꯕ ꯑꯗꯨꯒꯤꯅ ꯑꯗꯨꯝ ꯃꯊꯛꯇ ꯑꯃꯨꯛ ꯀꯥꯔꯅꯤꯗꯅ ꯑꯗꯨꯏ ꯒꯥꯔꯤꯒꯨꯝꯕ ꯅꯠꯇ꯭ꯔꯗꯤ ꯀꯥꯗꯗꯤ ꯅꯨꯡꯉꯥꯏꯔꯣꯏꯕ ꯍꯥꯏꯗꯤ ꯈꯣꯡꯅ ꯀꯥꯕꯗꯨ ꯎꯝ ꯑꯧ ꯈꯣꯡꯅ ꯑꯥ ꯈꯣꯡꯅ ꯀꯥꯅꯔꯝꯃꯤ ꯎꯝ ꯎꯝ ꯎꯝ ꯎꯝ ꯎꯝ ꯃꯥꯅꯤ ꯃꯥꯅꯤ ꯍꯣꯏ ꯉꯟꯇꯥꯅ ꯂꯥꯛꯄꯤꯌꯣ ꯍꯥꯏꯗꯤ ꯅꯨꯡꯗꯥꯡꯗꯁꯨ ꯖꯒꯣꯏ ꯔꯥꯖꯀ ꯇꯧꯋꯦꯕ ꯀꯣꯅꯨꯡꯗ ꯄꯣꯂꯣꯏ ꯁꯦꯠꯄꯤꯒꯤ ꯖꯒꯣꯏ ꯔꯥꯖ ꯑꯗꯨꯒ ꯇꯧꯋꯦ ꯑꯗꯨꯒ ꯑꯥ ꯃꯈꯜ ꯃꯈꯜ ꯂꯣꯏ ꯌꯥꯝ ꯅꯨꯡꯉꯥꯏ ꯍꯥꯏꯇꯔꯦ ꯑꯗꯒꯤ ꯊꯥꯏꯅꯗꯤ ꯊꯥꯏꯅꯗꯤ ꯅꯨꯡꯗꯥꯡꯗ ꯀꯥꯅꯕꯁꯦ ꯃꯩꯅꯝꯒ ꯄꯥꯏꯔꯒ ꯃꯌꯥꯝ ꯃꯤꯁꯦ ꯌꯥꯝ ꯆꯠꯅꯔꯝꯃꯦꯕ ꯍꯧꯖꯤꯛꯇꯤ ꯑꯃꯨꯛ ꯏꯔꯥꯡ ꯐꯠꯇꯕꯩꯔ ꯈꯪꯗꯦ ꯃꯤꯁꯦ ꯈꯔꯗꯤ ꯂꯠꯂꯦꯕ ꯂꯠꯄꯗꯤ ꯀꯥꯕꯁꯦ ꯑꯥ ꯑꯥ ꯑꯗꯨ ꯐꯣꯟ ꯇꯧꯕꯤꯔꯛꯑꯣ ꯍꯣꯏ ꯍꯣꯏ ꯍꯣꯏ ꯎꯝ ꯎꯝ ꯑꯗꯨꯝ ꯐꯣꯟ ꯇꯧꯔꯛꯑꯣ ꯑꯩꯈꯣꯏ ꯑꯗꯨꯝ ꯉꯥꯏꯔꯝꯃꯒꯦ ꯂꯩꯅꯤ ꯂꯩꯅꯤ ꯂꯩꯅꯤ ꯍꯥꯏꯕꯗꯤ ꯕꯥꯔꯨꯅꯤ ꯆꯤꯡ ꯍꯥꯏꯁꯦ ꯅꯣꯡꯃꯇꯪꯅꯦꯕ ꯀꯥꯗꯣꯏꯁꯤꯁꯨ ꯁꯨꯝ ꯅꯨꯃꯤꯠ ꯅꯤꯅꯤ ꯍꯨꯝꯅꯤ ꯀꯥꯗꯧ ꯅꯠꯇꯦꯕ ꯅꯣꯡꯃ ꯀꯥꯔꯒ ꯅꯣꯡꯉꯥꯜꯂꯒ ꯑꯗꯨꯝ ꯂꯣꯏꯔꯦꯕ ꯑꯗꯨ ꯅꯣꯡꯃꯗꯨꯒꯤ ꯂꯩꯐꯝꯗꯤ ꯑꯗꯨꯝ ꯀꯩꯁꯨꯝ ꯀꯥꯏꯔꯣꯏꯕ ꯑꯥ ꯍꯣꯏ ꯍꯣꯏ